ꯍꯂꯣ ꯂꯩꯁꯤꯇꯦꯟ ꯀꯗꯥꯏꯗ ꯂꯩꯕ꯭ꯔꯣ ꯅꯪ ꯍꯧꯖꯤꯛꯀꯥꯟ ꯍꯧꯖꯤꯛꯀꯥꯟꯗꯤ ꯀꯔꯤ ꯀꯔꯤ ꯇꯧꯅꯔꯤꯕ꯭ꯔꯣ ꯊꯕꯛ ꯆꯤꯟꯕ꯭ꯔꯣ ꯎꯝ ꯍꯣꯏꯅꯦꯀꯣ ꯑꯣ ꯑꯗꯨ ꯑꯗꯨꯝ ꯅꯪꯅ ꯊꯕꯛꯀꯨꯝꯕ ꯈꯔ ꯐ꯭ꯔꯤ ꯑꯣꯏꯔꯗꯤ ꯑꯗꯨ ꯑꯩꯈꯣꯏꯒꯤ ꯈꯨꯟꯂꯣꯝꯗꯁꯨ ꯀꯣꯏꯔꯛꯑꯣꯅꯦ ꯑꯩꯈꯣꯏꯒꯤ ꯏꯁꯄꯣꯔꯠꯁꯇꯣ ꯏꯁꯄꯣꯔꯠꯁ ꯍꯧꯔꯅꯤꯕ ꯑꯩꯈꯣꯏꯒꯤ ꯏꯁꯄꯣꯔꯠꯁꯁꯦ ꯐꯦꯕꯋꯥꯔꯤ ꯗꯦꯠ ꯇ꯭ꯋꯦꯟꯇꯤ ꯐꯥꯏꯚꯇ ꯍꯧꯔꯅꯤ ꯑꯗꯨ ꯏꯁꯄꯣꯔꯠꯁꯁꯨ ꯗꯠꯁ ꯏꯁꯄꯣꯔꯠꯁ ꯁꯥꯟꯅꯒꯅꯤ ꯑꯗꯨ ꯅꯪꯁꯨ ꯑꯗꯨꯝ ꯁꯥꯟꯅꯕ ꯂꯥꯛꯄ ꯌꯥꯏ ꯅꯠꯇ꯭ꯔꯒ ꯅꯣꯏ ꯅꯣꯏꯁꯨ ꯇꯤꯝ ꯐꯣꯝ ꯇꯧꯔꯒꯁꯨ ꯂꯥꯛꯄ ꯌꯥꯏꯌꯦ ꯍꯧꯖꯤꯛꯇꯤ ꯑꯣꯄꯟ ꯑꯗꯨꯝ ꯑꯣꯄꯟꯅꯤ ꯂꯣꯏꯅꯕꯨ ꯑꯣꯄꯟ ꯄꯤꯌꯦ ꯅꯣꯏꯅ ꯑꯗꯨꯝ ꯃꯇꯝꯗꯣ ꯊꯨꯅ ꯇꯧꯔꯒ ꯑꯗꯨꯃꯥꯏꯅ ꯇꯧꯕ ꯐꯪꯂꯗꯤ ꯍꯧꯖꯤꯛꯇꯤ ꯑꯣꯄꯟ ꯑꯣꯏꯅ ꯃꯤ ꯂꯣꯏꯅꯕ ꯄꯤꯌꯦ ꯍꯣꯏ ꯍꯣꯏ ꯅꯣꯏꯅ ꯀꯩꯅꯣꯝꯃ ꯀꯩꯅꯣꯝꯃ ꯇꯧꯒꯦ ꯍꯥꯏꯔꯗꯤ ꯌꯥꯏꯌꯦ ꯅꯣꯏꯅ

ꯍꯣꯏ ꯍꯣꯏ ꯍꯣꯏ ꯕꯦꯗꯤꯡ ꯄꯨꯗꯤ ꯄꯨꯔꯛꯀꯅꯤ ꯑꯩꯈꯣꯏꯅ ꯖꯁ ꯅꯣꯏꯕꯨ ꯃꯇꯝ ꯄꯤꯕꯤꯒꯅꯤ ꯍꯥꯏꯕꯒꯤ ꯋꯥꯅꯦꯕ ꯕꯦꯗꯤꯡꯒꯨꯝꯕꯗꯤ ꯅꯣꯏꯅ ꯄꯨꯔꯛꯑꯒꯀꯣ ꯑꯗꯨꯝ ꯇꯧꯋꯣ ꯆꯦꯡ ꯆꯥꯛꯀꯨꯝꯕ ꯆꯐꯨꯒꯨꯝꯕꯗꯤ ꯅꯣꯏꯅ ꯑꯗꯨꯝ ꯄꯨꯔꯛꯑꯣ ꯑꯩꯈꯣꯏꯅ ꯂꯩꯐꯝꯕꯨꯗꯤ ꯄꯤꯒꯅꯤ ꯔꯦꯖꯤꯁꯇꯔ ꯑꯃꯔꯛ ꯇꯧꯈ꯭ꯔꯗꯤ ꯂꯩꯐꯝꯕꯨꯗꯤ ꯄꯤꯒꯅꯤ ꯍꯣꯏ ꯍꯣꯏ ꯑꯗꯨ ꯔꯦꯖꯤꯁꯇꯔ ꯇꯧꯈ꯭ꯔꯁꯦ ꯅꯣꯏ ꯃꯤ ꯀꯌꯥꯒꯨꯝꯕ ꯂꯥꯛꯀꯦꯔꯥ ꯑꯗꯨ ꯑꯗꯨꯝ ꯍꯥꯏꯕꯤꯌꯣ ꯑꯗꯨꯒ ꯔꯦꯖꯤꯁꯇꯔꯒꯤ ꯃꯃꯟꯁꯦ ꯐꯥꯏꯚ ꯊꯥꯎꯖꯟꯒꯨꯝꯕꯅꯤ ꯐꯥꯏꯚ ꯊꯥꯎꯖꯟ ꯉꯥꯛꯇꯅꯤ ꯍꯣꯏ ꯍꯣꯏ ꯍꯣꯏ ꯍꯣꯏ ꯊꯝꯃꯦꯀꯣ ꯀꯔꯤꯕꯥ